ꯍꯜꯂꯣ ꯑꯧ ꯃꯥꯟꯅꯦ

ꯇꯤꯀꯦꯠꯁꯦ ꯁꯥꯇ꯭ꯔꯒꯤꯅ ꯂꯨꯄꯥ ꯇꯔꯥꯒ ꯃꯉꯥ ꯑꯗꯒꯤ ꯆꯨꯝꯅꯒꯤ ꯁꯤꯕꯤꯜꯒꯤꯅ ꯂꯨꯄꯥ ꯀꯨꯟ ꯖꯨꯁꯦ ꯍꯥꯟꯅꯒ ꯃꯥꯟꯅꯗꯕꯅꯦ ꯌꯥꯝꯅ ꯐꯖꯔꯕ ꯁꯥ ꯑꯅꯧ ꯑꯅꯧꯕ ꯑꯗꯒꯤ ꯍꯥꯟꯅꯗꯒꯤ ꯑꯍꯣꯡꯕ ꯌꯥꯝꯅ ꯂꯩꯔꯕꯅꯦ ꯁꯦꯝꯒꯠ ꯁꯥꯒꯠꯇꯅ ꯌꯥꯝ ꯐꯖꯔꯕꯅꯦ ꯌꯦꯡꯕ ꯍꯧꯖꯤꯛ ꯁꯥ ꯑꯅꯧꯕ ꯍꯥꯏꯕꯗꯤ ꯃꯄꯥꯟꯂꯝꯗꯒꯤ ꯁꯥ ꯑꯅꯧꯕ ꯍꯥꯟꯅ ꯂꯩꯔꯝꯗꯕ ꯑꯅꯧ ꯑꯅꯧꯕ ꯁꯥ ꯃꯈꯜ ꯃꯔꯤ ꯃꯉꯥ ꯄꯨꯔꯛꯑꯒ ꯂꯩꯔꯕꯅꯦ ꯄꯨꯡ ꯁꯃꯔꯗꯅ ꯍꯧꯖꯤꯛꯇꯤ ꯀꯥꯂꯦꯟ ꯊꯥ ꯃꯇꯝꯗꯗꯤ ꯑꯗꯨꯝ ꯄꯨꯡ ꯇꯔꯦꯠ ꯇꯒꯤ ꯅꯨꯃꯤꯗꯥꯡ ꯋꯥꯏꯔꯝ ꯄꯨꯡ ꯃꯉꯥ ꯐꯥꯎꯕ ꯍꯥꯡꯉꯤ ꯒꯥꯔꯤ ꯒꯦꯠꯇꯒꯤꯗꯤ ꯆꯪꯁꯤꯟꯍꯟꯂꯔꯣꯏ ꯒꯥꯔꯤ ꯄꯥꯔꯛ ꯇꯧꯐꯝ ꯂꯩ

ꯍꯣꯏ ꯐꯣꯟ ꯑꯃꯨꯛ ꯇꯧꯕꯤꯔꯛꯑꯣ